ꯑꯩ ꯏꯁꯥꯃꯛꯁꯨ ꯑꯦꯛꯁꯇ꯭ꯔꯥ ꯀ꯭ꯂꯥꯁꯦꯁꯁꯦ ꯌꯥꯝ ꯂꯧꯔꯛꯑꯦ ꯑꯩꯈꯣꯏꯒꯤ ꯁꯥꯏꯟꯁ ꯑꯃꯗꯤ ꯃꯦꯠꯁꯀꯤ ꯑꯩꯈꯣꯏꯒꯤ ꯐꯤꯜꯗ ꯀꯦꯅꯣ ꯇꯃꯛꯄꯁꯦ ꯅꯣꯂꯦꯁ ꯇꯥꯜꯂꯛꯄ ꯃꯇꯝꯗ ꯀꯩꯒꯤꯅꯣ ꯍꯥꯏꯕ ꯃꯇꯝꯗ ꯑꯩꯈꯣꯏ ꯁ꯭ꯀꯨꯜꯗ ꯐꯩꯉꯤꯕ ꯑꯩꯈꯣꯏꯒꯤ ꯃꯇꯝ ꯑꯣꯖꯥꯅ ꯄꯤꯔꯤꯕ ꯑꯩꯈꯣꯏꯒꯤ ꯅꯣꯂꯦꯖꯁꯦ ꯌꯥꯝꯅ ꯂꯤꯃꯤꯇꯦꯠ ꯑꯣꯏꯔꯛꯄ ꯍꯥꯏ ꯇꯥꯔꯦ ꯑꯩꯈꯣꯏ ꯀ꯭ꯂꯥꯁ ꯑꯝꯗ ꯁ꯭ꯀꯨꯜ ꯑꯝꯗ ꯑꯩꯈꯣꯏ ꯑꯣꯖꯥꯅ ꯂꯥꯏꯔꯤꯛ ꯇꯥꯛꯄꯤꯕ ꯃꯇꯝꯗ ꯁꯞꯖꯦꯛ ꯑꯃꯗ ꯃꯣꯔ ꯂꯦꯁ ꯗꯦꯟ ꯐꯣꯔꯇꯤ ꯐꯥꯏꯞ ꯃꯤꯅꯠꯁꯅꯦ ꯐꯪꯉꯤꯁꯦ ꯁꯤꯗꯩꯁꯤꯗ ꯑꯩꯈꯣꯏꯒꯤ ꯃꯥꯒꯤ ꯁꯦꯂꯦꯕꯁꯁꯦ ꯀꯕꯔ ꯇꯧꯔꯛꯅ ꯇꯧꯅꯕ ꯍꯣꯠꯅꯔꯛꯄꯗ ꯑꯩꯈꯣꯏꯒꯤ ꯀ꯭ꯂꯥꯁꯇ ꯇꯥꯛꯏꯕ ꯑꯩꯈꯣꯏꯒꯤ ꯃꯥꯒꯤ ꯁꯦꯂꯦꯕꯁꯁꯦ ꯀꯕꯔ ꯇꯧꯕ ꯉꯝꯂꯛꯇꯕꯗꯒꯤ ꯑꯩꯈꯣꯏꯒꯤ ꯑꯦꯛꯁꯇ꯭ꯔꯥ ꯀ꯭ꯂꯥꯁꯦꯁꯦ ꯂꯧ ꯂꯧꯕ ꯍꯥꯏꯁꯦ ꯇ ꯇꯉꯥꯏ ꯐꯗꯦ ꯂꯧꯗꯕꯁꯨ ꯌꯥꯗꯕ ꯍꯥꯏ ꯍꯥꯏꯕ ꯇꯥꯔꯦ ꯑꯗꯒꯤ ꯑꯩꯈꯣꯏꯒꯤ ꯑꯦꯛꯁꯇ꯭ꯔꯥ ꯀ꯭ꯂꯥꯁꯦꯁ ꯍꯥꯏꯕꯁꯦ ꯂꯧ ꯃꯇꯝꯗ ꯀꯥꯅꯕꯁꯦ ꯌꯥꯝꯅ ꯄꯤꯈ꯭ꯔꯦ ꯀꯩꯒꯤꯅꯣ ꯍꯥꯏꯕꯗ ꯑꯩꯅ ꯑꯦꯀ꯭ꯋꯥꯏꯔ ꯇꯧꯅꯤꯡꯉꯤꯕ ꯑꯩꯅ ꯈꯪꯅꯤꯡꯉꯤꯕ ꯅꯣꯂꯦꯠꯁꯇꯣ ꯂꯧꯁꯟꯒꯦ ꯇꯥꯟꯖꯟꯒꯦ ꯍꯥꯏꯕ ꯍꯥꯏꯔꯒꯗꯤ ꯃꯇꯝꯁꯦ ꯆꯪꯉꯦ ꯑꯗꯒꯤ ꯑꯣꯖꯥꯒꯤ ꯑꯝ ꯑ ꯃꯤꯠꯌꯦꯡ ꯃꯈꯥꯗ ꯍꯥꯏꯗꯤ ꯑꯩꯈꯣꯏ ꯀ꯭ꯂꯥꯁꯇ ꯇꯝꯂꯛꯄ ꯍꯥꯏꯁꯤꯗꯤ ꯑꯩꯈꯣꯏꯒꯤ ꯁꯥꯇ꯭ꯔ ꯆꯥꯝꯃ ꯆꯅꯤ ꯇꯝꯕꯤꯔꯛꯄꯅꯤ ꯑꯗꯨꯕꯨ ꯏꯁꯥꯅ ꯑꯦꯛꯁꯇ꯭ꯔꯥ ꯀ꯭ꯂꯥꯁ ꯆꯠꯂꯛꯄ ꯃꯇꯝꯗꯗꯤ ꯑꯩ ꯈꯛꯇꯒꯤ ꯑꯣꯏꯕ ꯑꯩꯒꯤ ꯅꯣꯂꯦꯠꯁꯇꯣ ꯑꯩꯉꯣꯟꯗ ꯒꯦꯟ ꯇꯧꯕꯁꯦ ꯑꯩꯈꯣꯏꯒꯤ ꯑꯩꯒꯤ ꯑꯣꯖꯥ ꯒꯨꯔꯨꯗꯨꯒ ꯐꯦꯁ ꯇꯨ ꯐꯦꯁ ꯏꯟꯇꯔꯦꯛ ꯇꯧꯅꯔꯒ ꯑꯩꯈꯣꯏꯒꯤ ꯑꯩꯒꯤ ꯅꯣꯂꯦꯁꯇꯣ ꯇꯥꯟ ꯇꯥꯟꯕꯅꯤ ꯑꯗꯨꯅꯤ ꯑꯩꯈꯣꯏ ꯑꯦꯛꯁꯇ꯭ꯔꯥ ꯀ꯭ꯂꯥꯁ ꯂꯧꯕꯒꯤ ꯀꯥꯟꯅꯕꯁꯦ ꯑꯗꯨꯒ ꯗꯤꯐꯤꯀꯂꯇꯤ ꯗꯤꯐꯤꯀꯜꯇꯤꯁꯇꯤ ꯌꯥꯝꯅ ꯐꯦꯁ ꯇꯧꯋꯦ ꯀꯩꯒꯤꯅꯣ ꯍꯥꯏꯕ ꯃꯇꯝꯗ ꯑꯩꯈꯣꯏꯒꯤ ꯀ꯭ꯂꯥꯁꯦꯁꯁꯦ ꯊꯥꯏꯅꯗꯤ ꯑꯦꯛꯁꯇ꯭ꯔꯥ ꯀ꯭ꯂꯥꯁꯁꯦ ꯂꯧꯔꯛꯄ ꯃꯇꯝꯗ ꯌꯥꯝꯅ ꯆꯤꯞ ꯑꯣꯏꯔꯝꯃꯦ ꯑꯗꯨꯕꯨ ꯍꯧꯖꯤꯛꯇꯤ ꯑꯩꯈꯣꯏ ꯑ ꯑꯩꯈꯣꯏ ꯀꯣꯔꯁ ꯑꯃ ꯂꯧꯕ ꯃꯇꯝꯗ ꯄꯩꯁꯥꯁꯦ ꯌꯥꯝꯅ ꯌꯥꯝꯅ ꯆꯪꯉꯦ ꯑꯩꯅ ꯁ ꯁꯄꯣꯁ ꯑꯩꯅ ꯀꯩꯒꯨꯝꯕ ꯑꯩꯈꯣꯏꯒꯤ ꯑꯩꯒꯤ ꯍꯥꯏꯌꯔ ꯁ꯭ꯇꯗꯤꯁꯀꯤ ꯑꯩꯅ ꯀꯅꯣꯃꯇ ꯑꯩꯈꯣꯏꯒꯤ ꯁꯞꯖꯦꯛ ꯑꯃ ꯀꯩꯅꯣ ꯇꯧꯒꯦ ꯍꯥꯏ ꯃꯇꯝꯗ ꯍꯧꯖꯤꯛ ꯂꯧꯅꯔꯤꯕ ꯐꯤꯁꯦ ꯃꯣꯔ ꯗꯦꯟ ꯋ ꯋꯥꯟ ꯄꯣꯏꯟ ꯐꯥꯏ ꯂꯥꯛꯁ ꯂꯧꯅꯩ ꯋꯥꯟ ꯄꯣꯏꯟ ꯐꯥꯏ ꯂꯥꯛ ꯍꯥꯏꯁꯦ ꯑꯩꯈꯣꯏ ꯀꯅꯥꯒꯨꯝꯕ ꯏꯃꯨꯡ ꯑꯃꯗꯗꯤ

ꯀꯦꯅꯣꯗ ꯁꯁꯇꯦꯟ ꯇꯧꯕ ꯍꯥꯏꯗꯤ ꯄꯤꯕ ꯉꯝꯕ ꯅꯠꯇꯦ ꯑꯗꯨꯕꯨ ꯇꯝꯗꯕꯗꯤ ꯌꯥꯗꯕꯅꯤꯅ ꯑꯩꯈꯣꯏ ꯃꯄꯥꯜ ꯂꯝꯗ ꯆꯠꯂꯒ ꯑꯩꯅ ꯇꯝꯅꯤꯡꯂꯤꯕ ꯑꯩꯅ ꯁ꯭ꯇ꯭ꯔꯤꯝꯗꯨꯒꯤ ꯀꯦꯅꯣꯗꯣ ꯑ ꯑꯩꯅ ꯍꯦꯛ ꯍꯦꯟꯅ ꯑꯩꯈꯣꯏꯒꯤ ꯅꯣꯂꯦꯠꯁꯁꯦ ꯒꯦꯟ ꯇꯧꯅꯕ ꯍꯣꯠꯅꯕꯗ ꯃꯇꯝꯗ ꯑꯩ ꯍꯧꯖꯤꯛ ꯑꯦꯛꯁꯇ꯭ꯔꯥ ꯀ꯭ꯂꯥꯁꯦꯁꯀꯤ ꯀꯦꯅꯣꯁꯦ ꯌꯥꯃꯅ ꯃ ꯃ ꯃꯊꯧ ꯇꯥꯔꯦ ꯂꯧꯗꯕꯁꯨ ꯌꯥꯗꯦ ꯍꯧꯖꯤꯛ ꯑꯩꯅ ꯏꯟꯖꯤꯅ꯭ꯌꯔꯤꯡ ꯑꯣꯏꯒꯦꯔ ꯑꯩꯅ ꯃꯦꯗꯤꯀꯦꯜꯒꯤ ꯁꯥꯠ ꯃꯦꯗꯤꯀꯦꯜꯒꯤ ꯁꯥꯇ꯭ꯔ ꯑꯃ ꯑꯩꯅ ꯀꯩꯅꯣ ꯏꯟꯁ꯭ꯇꯤꯇ꯭ꯌꯨꯁꯟ ꯑꯝꯗ ꯑꯩꯅ ꯑꯦꯟꯇ꯭ꯔꯥꯟꯁꯁꯦ ꯐꯝꯃꯒ ꯑꯩꯅ ꯄꯥꯁ ꯑꯥꯎꯠ ꯇꯧꯒꯦ ꯍꯥꯏꯔꯒꯗꯤ ꯑꯩꯒꯤ ꯑꯦꯛꯁꯇ꯭ꯔꯥ ꯀ꯭ꯂꯥꯁꯦꯁ ꯂꯧ ꯑꯦꯛꯁꯇ꯭ꯔꯥ ꯀ꯭ꯂꯥꯁꯦꯁꯀꯤ ꯀ ꯀ ꯑ ꯀꯦꯅꯣꯁꯦ ꯈꯨꯗꯣꯡꯆꯥꯕꯁꯦ ꯂꯧꯗꯕꯠꯁꯨ ꯌꯥꯗꯕ ꯍꯥꯏꯕ ꯇꯥꯔꯦ ꯑꯩꯈꯣꯏꯒꯤ ꯀꯩꯒꯤꯅꯣꯗ ꯑꯩꯒꯤ ꯑꯦꯛꯁꯇ꯭ꯔꯥ ꯕꯨꯛꯁ ꯈꯛꯇꯗ ꯈꯛꯇꯗ ꯅꯠꯇꯕ ꯑꯩꯒꯤ ꯇꯣꯉꯥꯟꯕ ꯑꯣꯖꯥꯗꯨꯅ ꯑꯦꯟꯇ꯭ꯔꯥꯟꯁ ꯇꯦꯁꯁꯨꯒꯤ ꯒꯥꯏꯗꯦꯟꯁ ꯑꯃ ꯇꯣꯉꯥꯟꯅ ꯑꯦꯛꯁꯇ꯭ꯔꯥ ꯄꯤꯕ ꯑꯃꯁꯨ ꯆꯪꯉꯦ ꯑꯩꯅ ꯁꯦꯂꯦꯕꯁꯃꯨꯛꯇꯕꯨꯁꯨ ꯑꯣꯏꯔꯣ ꯑꯗꯨꯝꯕ ꯑꯣꯏꯔꯣ